ꯂꯤꯒꯦꯜꯒꯤ ꯏꯁꯨ ꯃꯌꯥꯝꯁꯤꯡꯁꯦ ꯑꯩꯅ ꯀꯣ ꯎꯀꯤꯜ ꯑꯃꯗ ꯂꯣꯌꯔ ꯑꯃꯗ ꯆꯠꯂꯒ ꯗꯤꯜ ꯇꯧꯅꯩ ꯑꯗꯨꯒ ꯀꯣꯠꯇ ꯑꯦꯄ꯭ꯔꯦꯁ ꯇꯧꯖꯩ ꯎꯀꯤꯜꯗꯨꯒꯤ ꯃꯇꯦꯡꯅ ꯑꯩꯈꯣꯏꯅ ꯂꯝꯒꯤ ꯆꯌꯦꯠꯅꯕ ꯐꯦꯃꯤꯂꯤ ꯃꯦꯇꯔ ꯃꯌꯥꯃꯁꯤꯡꯁꯦ ꯃꯁꯤꯁꯤꯡꯁꯦ ꯑꯍꯥꯟꯕ ꯑꯩꯍꯣꯏꯅ ꯎꯀꯤꯟꯗ ꯀꯔꯤ ꯀꯃꯥꯏꯅ ꯇꯧꯅꯤ ꯀꯝꯗꯧꯅꯤ ꯁꯤ ꯀꯔꯤꯒ ꯇꯥꯟꯅꯔ ꯐꯅꯤ ꯈꯣꯠꯅꯤ ꯍꯥꯏꯔꯒ ꯑꯦꯄ꯭ꯔꯣꯆ ꯇꯧꯔ ꯃꯇꯨꯡꯗ ꯀꯣꯔꯠꯇ ꯑꯦꯄ꯭ꯔꯣꯁ ꯀꯣꯔꯠꯇ ꯑꯃꯨꯛꯀ ꯑꯦꯄ꯭ꯔꯣꯁ ꯇꯧꯖꯩ